ꯍꯂꯣ ꯇꯥꯏ ꯇꯥꯏ ꯇꯥꯕꯤꯔꯤ ꯀꯔꯤ ꯀꯔꯤ ꯂꯩꯅꯤꯡꯕ꯭ꯔꯣ

ꯍꯧꯖꯤꯛ ꯍꯧꯖꯤꯛ ꯚꯦꯖꯤꯇꯦꯕꯜꯁꯨ ꯂꯩ ꯑꯗꯨꯒ ꯗꯦꯂꯤ ꯌꯨꯖ ꯑꯥꯏꯇꯦꯝ ꯂꯣꯏꯅꯃꯛ ꯂꯩ ꯅꯪ ꯀꯔꯤ ꯄꯥꯝꯒꯦ ꯍꯣꯏ ꯀꯣꯁꯃꯦꯇꯤꯛꯁꯨ ꯂꯩꯌꯦ ꯀꯣꯁꯃꯦꯇꯤꯛ ꯕ꯭ꯔꯥꯟ ꯇꯣꯉꯥꯟ ꯇꯣꯉꯥꯟꯕꯒꯤ ꯑꯦꯚꯣꯟꯒꯤꯁꯨ ꯂꯩ ꯑꯣꯔꯤꯐ꯭ꯂꯦꯝꯒꯤꯁꯨ ꯂꯩ ꯅꯪ ꯀꯔꯤ ꯀꯣꯁꯃꯦꯇꯤꯛ ꯁꯤꯖꯤꯟꯅꯕ꯭ꯔꯥ ꯎꯝ ꯍꯣꯏ ꯍꯣꯏ ꯃꯦꯀꯞꯇꯤ ꯈꯔ ꯈꯔꯗꯤ ꯄ꯭ꯔꯥꯏꯁꯁꯤ ꯕ꯭ꯔꯦꯟꯗꯦꯠ ꯄ꯭ꯔꯥꯏꯁꯇ ꯄꯤꯌꯦꯀꯣ ꯑꯣ ꯂꯩꯅꯤꯡꯕꯁꯦ ꯍꯧꯖꯤꯛꯀꯥꯟꯗꯤ ꯁꯟꯏꯁꯀ꯭ꯔꯤꯟꯁꯦ ꯇꯣꯉꯥꯟ ꯇꯣꯉꯥꯟꯕ ꯌꯥꯝ ꯂꯩ ꯍꯣꯏ ꯁꯟꯏꯁꯀ꯭ꯔꯤꯟ ꯁꯟꯏꯁꯀ꯭ꯔꯤꯟꯗꯤ ꯏꯁꯥ ꯏꯁꯥꯒꯤ ꯏꯁꯀꯤꯟꯒꯤ ꯝꯑꯣꯡꯗ ꯂꯩꯕꯅꯦ ꯑꯦꯁ ꯄꯤ ꯑꯦꯐ ꯅꯪ ꯀꯌꯥ ꯁꯤꯖꯤꯟꯅꯅꯤꯡꯕ꯭ꯔꯥ ꯑꯗꯨ ꯑꯣ ꯑꯗꯨ ꯑꯗꯨꯒ ꯑꯗꯨꯒꯨꯝꯕ ꯁꯤꯖꯤꯟꯅꯅꯔꯗꯤ ꯐꯦꯁꯋꯥꯁꯀꯨꯝꯕꯁꯨ ꯂꯩꯕꯅꯦꯀꯣ ꯐꯦꯁꯋꯥꯁ ꯑꯦꯁ ꯄꯤ ꯑꯦꯐ ꯐꯤꯞꯇꯤꯒꯤꯁꯤ ꯊ꯭ꯔꯤ ꯐꯤꯞꯇꯤꯒꯨꯝꯕꯗꯁꯨ ꯐꯪꯒꯅꯤ ꯑꯆꯧꯕ ꯑ ꯑꯆꯧꯕ ꯑꯣꯏꯔꯣ ꯐꯥꯏꯕ ꯍꯟꯗ꯭ꯔꯦꯠ ꯃꯆꯥ ꯑꯣꯏꯔꯣ ꯇꯨ ꯐꯤꯞꯇꯤꯒꯤꯁꯨ ꯂꯩꯕꯅꯤ ꯑꯣ ꯃꯆꯥ ꯑꯣ ꯍꯣꯏ ꯑꯆꯧꯕꯅ ꯂꯩꯕꯅꯦ ꯁꯃꯔꯁꯦ ꯁꯃꯔꯁꯦ ꯍꯧꯖꯤꯛ ꯍꯧꯖꯤꯛ ꯍꯧꯕꯅꯤꯅ ꯃꯇꯝ ꯆꯪꯒꯅꯤ ꯁꯤꯁꯤꯟꯅꯕ ꯆꯦꯡꯁꯨ ꯊꯝꯃꯤ ꯍꯣꯏ ꯆꯦꯡꯁꯨ ꯑ ꯁꯨꯄꯔꯐꯥꯏꯟ ꯑꯣꯏꯔꯣ ꯀꯤꯂꯣꯗ ꯐꯣꯔꯇꯤ ꯇꯥꯒꯅꯤ ꯂꯣꯀꯦꯜ ꯆꯦꯡ ꯑꯣꯏꯔꯗꯤ ꯀꯤꯂꯣ ꯑꯣ ꯂꯣꯀꯦꯜ ꯆꯦꯡ ꯑꯣꯏꯔꯗꯤ ꯐꯤꯞꯇꯤ ꯇꯥꯏ ꯍꯣꯏ ꯍꯣꯏ ꯂꯧꯕꯤꯌꯣ ꯑꯣ ꯑ ꯑꯁ ꯑꯣ ꯍꯣꯏ ꯍꯣꯏ ꯑꯣ ꯑꯗꯨ ꯕꯦꯖꯤꯇꯦꯕꯜꯁꯨ ꯍꯣꯏ ꯐ꯭ꯔꯦꯁ ꯐ꯭ꯔꯦꯁ ꯑꯣꯏꯅ ꯑꯩ ꯉꯁꯤ ꯑꯌꯨꯛꯇ ꯄꯨꯔꯛꯄꯤꯕ ꯌꯥꯝ ꯊꯝꯂꯦ ꯑꯣꯔꯒꯅꯤꯛꯅꯦ ꯑꯣꯔꯒꯅꯤꯛ ꯂꯣꯀꯦꯜ ꯂꯣꯀꯦꯜꯅꯦ ꯍꯣꯏ ꯍꯣꯏ ꯑꯗꯨ ꯑꯅꯧ ꯑꯅꯧꯕ ꯊꯣꯛꯄꯗꯣ ꯍꯧꯖꯤꯛꯀꯥꯟꯗꯤ ꯐꯪꯕ ꯍꯧꯔꯦ ꯑꯜꯂꯨ ꯂꯦꯗꯤꯁ ꯐꯤꯡꯒꯔꯁꯨ ꯂꯩ ꯑꯗꯨꯒ ꯑꯗꯨꯗꯤ ꯌꯥꯝ ꯐ꯭ꯔꯦꯁꯇꯤ ꯑꯣꯏꯗ꯭ꯔꯦ ꯈꯔ ꯅꯨꯃꯤꯠ ꯑꯅꯤ ꯑꯍꯨꯝ ꯊꯝꯈ꯭ꯔꯦ ꯀꯤꯂꯣꯁꯤ ꯑꯩꯠꯇꯤ ꯀꯤꯂꯣꯗ ꯑꯩꯠꯇꯤꯗ ꯄꯤ ꯑꯂꯨꯗꯤ ꯀꯤꯂꯣꯗ ꯐꯣꯔꯇꯤ ꯄꯤꯕ ꯂꯩ ꯊꯥꯔꯇꯤ ꯄꯤꯕ ꯂꯩ ꯑ ꯐꯨꯔꯤꯠꯗꯤ ꯐꯨꯔꯤꯠꯇꯤ ꯌꯣꯟꯗꯦ ꯑꯗꯨꯒ ꯑꯟꯗꯔꯒꯥꯔꯃꯦꯟꯁꯒꯨꯝꯕ ꯁꯣꯛꯁꯀꯨꯝꯕꯗꯤ ꯑ ꯁꯣꯛꯁꯀ ꯑꯟꯗꯔꯒꯥꯔꯃꯦꯟꯁꯇꯨ ꯂꯩ ꯍꯣꯏ ꯕꯤꯖꯤꯅꯦꯁꯁꯤ ꯌꯥꯏ ꯍꯥꯏꯕ ꯇꯥꯏ ꯌꯥꯝ ꯆꯠꯇ꯭ꯔꯁꯨ ꯑꯁ ꯕꯤꯖꯤꯅꯦꯁꯇꯨ ꯗꯤꯃꯥꯟ ꯑꯣꯏꯕꯗꯨ ꯆꯥꯕ ꯊꯛꯄ ꯌꯥꯕ ꯑꯁꯤꯅ ꯁꯤꯅ ꯐꯖꯩꯗ ꯄ꯭ꯔꯣꯐꯤꯠ ꯃꯥꯔꯖꯤꯟꯁꯨ ꯁꯤꯅ ꯂꯩꯌꯦ ꯅꯠꯇꯦ ꯑꯩꯒꯤ ꯑꯩꯒꯤ ꯍꯦꯜꯄꯔꯁꯨ ꯊꯝꯃꯤꯗ ꯗꯨꯀꯥꯟ ꯑꯃꯁꯦ ꯃꯤ ꯑꯃꯈꯛꯇꯅꯗ ꯂꯨꯆꯤꯡꯕ ꯉꯝꯗꯕꯅꯤꯗꯅ ꯃꯤ ꯑꯃ ꯊꯝꯃꯦ ꯌꯥꯝ ꯆꯥꯎꯕꯗꯤ ꯅꯠꯇꯦ ꯑꯗꯨꯒ ꯆꯥꯎꯕꯗꯤ ꯆꯥꯎꯕ ꯍꯧꯔꯦ ꯍꯣꯏ

ꯃꯟꯂꯤ ꯇꯨ ꯂꯥꯈꯁꯀꯨꯝꯕꯅꯤꯗ ꯍꯣꯏ ꯍꯣꯏ ꯌꯥꯏ ꯌꯥꯏ ꯍꯥꯏꯕ ꯇꯥꯔꯦ

ꯑꯥ ꯂꯣꯀꯦꯜꯗꯁꯨ ꯂꯧꯋꯤ ꯑꯗꯨꯒ ꯗꯤꯃꯥꯄꯨꯔꯗꯁꯨ ꯂꯧꯋꯤ

ꯍꯣꯏ ꯕꯟ ꯅꯍꯥꯟꯁꯨ ꯇꯨ ꯗꯦꯖ ꯕꯟ ꯇꯧꯕꯗꯨꯗ ꯄꯣꯠ ꯂꯣꯏꯅꯃꯛ ꯂꯣꯏꯒ꯭ꯔꯦ ꯑꯗꯨꯅ ꯕꯤꯖꯤꯅꯦꯁꯇ ꯐꯖꯅ ꯁꯣꯛꯏ ꯃꯅꯤꯄꯨꯔꯁꯤ ꯕꯟ ꯌꯥꯝꯃꯟꯗꯅꯀꯣ ꯈꯔꯗꯤ ꯍꯥꯟꯅꯗ ꯀꯝꯄ꯭ꯌꯔ ꯇꯧꯔꯗꯤ ꯈꯔꯗꯤ ꯐꯗꯤ ꯐꯈ꯭ꯔꯦ ꯑꯗꯨ ꯑꯣꯏꯔꯁꯨ ꯕꯟꯁꯤ ꯃꯔꯛ ꯃꯔꯛꯇ ꯁꯨꯃꯥꯏꯅ ꯂꯩꯌꯦ ꯕꯤꯖꯤꯅꯦꯁꯀꯤꯃꯛꯇꯤ ꯁꯤ ꯌꯥꯝ ꯁꯣꯛꯑꯦ

ꯐꯔꯦ ꯐꯔꯦ ꯊꯝꯃꯒꯦ ꯍꯣꯔꯦꯟ ꯂꯥꯛꯑꯣꯀꯣ ꯁꯣꯏꯗꯅ ꯂꯥꯛꯑꯣ ꯑꯥ ꯍꯣꯏ ꯍꯣꯏ ꯂꯥꯛꯄꯤꯌꯣ ꯂꯥꯛꯄꯤꯌꯣ ꯑꯥ